ꯁꯦꯁꯝ ꯑꯣꯁꯃꯤꯔ ꯑꯂꯝ ꯁꯍꯤꯠ ꯑꯛꯇꯔ ꯍꯨꯏꯁꯦꯟ ꯐꯤꯁꯨꯕꯝ ꯀꯌꯥꯃꯨꯗꯤꯟ ꯁꯍ ꯁꯦꯁꯥꯕ ꯑꯕꯗꯨꯜ ꯕꯔꯤꯛ ꯁꯦ ꯑꯕꯗꯨꯜ ꯕꯔꯤꯛ ꯃꯉꯥꯁꯨꯕꯗ ꯈꯨꯂꯥꯛꯄꯝ ꯑꯣꯁꯄꯤꯔ ꯑꯂꯝ ꯁꯤꯡ